ꯍꯜꯂꯣ ꯍꯥꯎ ꯆꯥꯛ ꯆꯥꯔꯦ ꯅꯪꯗꯤ ꯑꯥ ꯑꯁ ꯀꯔꯤꯁꯨ ꯇꯧꯗꯔꯒ ꯂꯩꯔꯦ ꯍꯧꯖꯤꯛ ꯍꯟꯗꯛꯁꯦ ꯑꯗꯨ ꯍꯧꯖꯤꯛ ꯀꯥꯟꯁꯦ ꯀꯔꯤ ꯀꯔꯤ ꯊꯕꯛ ꯊꯣꯛꯄ꯭ꯔꯣ ꯈꯪꯕ꯭ꯔꯣ ꯅꯪꯕꯨ ꯇꯣꯛꯈ꯭ꯔꯦꯅꯦ ꯅꯪꯕꯣ ꯏꯄꯥ ꯑꯁ ꯃꯤꯅ ꯄꯩꯁꯥ ꯗꯤꯃꯥꯟ ꯇꯧꯃꯟꯕꯒꯤ ꯑꯩ ꯇꯣꯛꯈ꯭ꯔꯦ ꯑꯥ ꯑꯗꯨꯒꯤ ꯍꯟꯗꯛ ꯒꯣꯔꯃꯦꯟ ꯁꯥꯔꯕꯤꯁ ꯊꯕꯛ ꯀꯔꯤ ꯀꯔꯤ ꯊꯣꯛꯄ꯭ꯔꯥ ꯈꯪꯕ꯭ꯔꯣ ꯅꯪꯗꯤ ꯑꯣ ꯑꯣ

ꯍꯣꯏ ꯎꯝ ꯍꯣꯏꯅꯦ ꯑꯣꯖꯥꯒꯤ ꯑꯣꯖꯥꯒꯤ ꯑꯗꯨꯗꯤ ꯃꯤ ꯑꯃꯅ ꯑꯣꯖꯥꯒꯤ ꯊꯕꯛ ꯊꯣꯛꯑꯦ ꯍꯥꯏꯔꯒ ꯄꯩꯁꯥ ꯍꯥꯞꯄꯗꯨ ꯈꯔ ꯍꯥꯞꯄꯦ ꯍꯥꯏꯐꯦꯠ ꯇꯥꯏꯌꯦꯅꯦ ꯅꯪꯕꯣ ꯌꯥꯃꯟꯈ꯭ꯔꯦ ꯑꯗꯨꯁꯨ ꯑꯗꯨꯁꯨ ꯀꯣꯟꯇ꯭ꯔꯦꯛ ꯕꯦꯁꯤꯁ ꯑꯥ ꯑꯁꯤꯗꯤ ꯑꯗꯨꯅꯦ ꯍꯣꯏ ꯑꯗꯨꯁꯨ ꯑꯁ ꯍꯧꯖꯤꯛꯇꯤ ꯄ꯭ꯔꯥꯏꯚꯦꯠꯀꯤꯁꯨ ꯅꯪ ꯈꯔ ꯈꯪꯂꯕꯗꯤ ꯍꯥꯏꯕꯤꯌꯣ ꯑꯩꯕꯨ ꯀꯣ ꯑꯣ ꯑꯣ ꯑꯥ ꯍꯣꯏ ꯍꯣꯏ ꯑꯗꯨ ꯑꯗꯨꯅꯦ

ꯀꯔꯤ ꯇꯧꯒꯅꯤ ꯑꯗꯨꯅꯦ ꯃꯥꯟꯅꯦ ꯆꯍꯤꯁꯨ ꯑꯗꯨꯝ ꯌꯥꯎꯈ꯭ꯔꯕꯅꯤ ꯍꯣꯏ ꯍꯣꯏ ꯑꯩꯁꯨ ꯑꯣ ꯊꯝꯃꯣ ꯊꯝꯃꯣ ꯊꯝꯃꯣ ꯍꯣꯏ ꯑꯃꯨꯛ ꯀꯣꯟꯅ